ꯑꯩꯈꯣꯏꯅ ꯀꯛꯆꯤꯡ ꯒꯥꯔꯗꯦꯟꯗ ꯇꯦꯟ ꯗꯦꯁ ꯀꯦꯝꯞ ꯂꯩꯕ ꯃꯇꯝꯗ ꯍꯥꯏꯀꯤꯡ ꯇꯦꯛꯅꯧꯄꯜ ꯗꯥꯝꯗ ꯑꯩꯈꯣꯏꯒꯤ ꯑꯣꯖꯥꯒ ꯑꯩꯈꯣꯏꯒꯤ ꯏꯃꯥꯟꯅꯕ ꯃꯌꯥꯝꯒ ꯄꯨꯜꯂꯞ ꯆꯠꯈꯤ ꯑꯗꯨꯒꯤ ꯍꯥꯏꯀꯤꯡꯗꯣ ꯌꯥꯝꯅ ꯅꯨꯡꯉꯥꯏꯈꯤ ꯑꯋꯥꯕ ꯅꯨꯡꯉꯥꯏꯕ ꯃꯌꯥꯝ ꯑꯃ ꯊꯦꯡꯅꯈꯤ ꯑꯗꯨꯒ ꯑꯩꯈꯣꯏꯒꯤ ꯇꯦꯛꯅꯧꯄꯜ ꯗꯥꯝꯗꯁꯨ ꯑꯩꯈꯣꯏ ꯉꯥ ꯐꯥꯏ ꯉꯥꯖꯨ ꯆꯥꯔꯛꯏ ꯌꯥꯝ ꯍꯥꯎꯋꯦ ꯑꯗꯨꯒꯤ ꯍꯥꯏꯀꯤꯡꯗꯣ ꯑꯩꯒꯤ ꯂꯥꯏꯐꯀꯤ ꯑꯣꯏꯅꯗꯤ ꯄꯨꯟꯁꯤꯒꯤ ꯑꯣꯏꯅꯗꯤ ꯌꯥꯝꯅ ꯅꯨꯡꯉꯥꯏꯈꯤꯕ ꯀꯥꯎꯕ ꯉꯝꯗꯕ ꯍꯥꯏꯀꯤꯡ ꯑꯃ ꯑꯣꯏꯈꯤ